ꯍꯦꯜꯂꯣ ꯃꯥꯅꯦ ꯃꯥꯅꯦ ꯑꯦ ꯑꯩꯈꯣꯏ ꯑꯣ ꯆꯦ ꯆꯦ ꯃꯅꯣꯔꯃꯥꯔꯣ ꯃꯥꯅꯦ ꯃꯥꯅꯦ ꯑꯣ

ꯑꯣ ꯑꯩ ꯀꯨꯏ ꯀꯨꯏꯗꯤ ꯀꯨꯏꯔꯦ ꯆꯍꯤ ꯑꯃꯃꯨꯛ ꯐꯥꯔꯦ ꯊꯥꯔꯤꯁꯦ ꯃꯊꯛꯇꯤ ꯑꯩꯈꯣꯏꯒꯤ ꯀꯩꯅꯣ ꯇꯧꯕꯗꯨꯒꯤ ꯉꯥ ꯌꯣꯟꯕꯩ ꯆꯣꯡ ꯀꯥꯡꯗꯣ ꯃꯣꯏ ꯀꯩꯅꯣꯗꯩ ꯗꯨꯀꯥꯟ ꯐꯝꯕ ꯃꯤꯗꯒꯤ ꯂꯧꯕꯅꯦꯕ ꯑꯗꯨꯒ ꯑꯩꯈꯣꯏ ꯃꯊꯛꯇ ꯌꯦꯟꯁꯨ ꯈꯔ ꯂꯣꯏꯗꯅ ꯃꯥꯏ ꯃꯊꯤꯒ ꯑꯗꯒꯤ ꯀꯩꯅꯣ ꯁꯨꯅꯨ ꯈꯔꯒ ꯃꯤꯛꯁ ꯇꯧꯔꯒ ꯈꯤꯇꯪ ꯀꯩꯅꯣ ꯇꯧꯔꯒ ꯊꯥꯕꯅꯦꯕ ꯏꯁꯤꯡꯗꯤ ꯌꯥꯝ ꯆꯥꯏꯗ꯭ꯔꯦ ꯏꯁꯤꯡꯗꯤ ꯈꯤꯇꯪ ꯃꯤꯅꯤꯃꯝꯗ ꯆꯥꯏꯔꯒ ꯑꯗꯨꯝ ꯚꯦꯔꯥꯏꯇꯤ ꯃꯣꯏ ꯑꯅꯤꯃꯨꯛꯇꯤ ꯊꯥꯔꯤ ꯑꯃꯅ ꯑꯉꯧꯕ ꯑꯃꯅ ꯑꯉꯥꯡꯕ ꯃꯆꯨ ꯑꯣꯏꯁꯤꯟꯕ ꯑꯗꯨꯝ ꯍꯥꯎꯋꯦ ꯍꯌꯦꯡ ꯄꯤꯔꯛꯀꯦ ꯃꯍꯥꯎ ꯇꯪꯉꯣ ꯑꯩ ꯑꯃꯃꯝ ꯐꯖꯅ ꯆꯥꯎꯔꯀꯥꯟꯗ ꯄꯤꯔꯛꯀꯦ ꯃꯈꯜ ꯑꯅꯤꯃꯨꯛ ꯄꯥꯜꯂꯦ ꯑꯃ ꯀꯩꯅꯣꯁꯨ ꯄꯥꯜꯂꯤ ꯑꯉꯧꯕ ꯑꯃꯁꯨ ꯏꯉꯧ ꯉꯧꯕ ꯑꯃꯅ ꯑꯃꯨꯛ ꯍꯥꯏꯐꯦꯠ ꯉꯥꯡꯂꯤ ꯉꯥꯡꯂꯤ ꯁꯥꯖꯤꯟꯕ ꯑꯥ ꯑꯥ ꯃꯣꯏꯗꯤ ꯀꯩꯅꯣꯗꯤ ꯀꯛꯇ꯭ꯔ ꯌꯥꯗꯦꯕ ꯃꯣꯏꯗꯤ ꯀꯔꯥꯏꯗꯒꯤ ꯁꯨꯝ ꯄꯥꯜꯂꯛꯄꯁꯦ ꯑꯁꯤꯒꯤ ꯃꯣꯏꯒꯤ ꯀꯔꯤ ꯍꯥꯏꯗꯧꯅꯣ ꯃꯣꯏ ꯁꯛꯀꯨꯂꯦꯟ ꯍꯥꯏꯗꯣꯏꯔꯥ ꯃꯣꯏ ꯀꯦꯛꯇꯁꯀꯤ ꯇꯥꯏꯄꯇ ꯁꯥꯡꯗꯣꯛꯏꯕ ꯃꯣꯏ ꯀꯩꯅꯣꯁꯦ ꯏꯁꯇꯦꯝꯁꯦ ꯈꯤꯇꯪ ꯈꯤꯇꯪ ꯍꯦꯟꯗꯣꯔꯛꯄꯒ ꯀꯛꯊꯠꯇ꯭ꯔꯗꯤꯀꯣ ꯑꯥꯏꯗ ꯂꯣꯏ ꯏꯜꯂ ꯆꯠꯈꯤꯑꯕ ꯑꯃꯨꯛ ꯄꯥꯟꯈꯤꯔꯣꯏꯗꯕ ꯑꯗꯨꯒꯤ ꯁꯨꯃꯥꯏꯅ ꯀꯛꯊꯠꯅꯤꯉꯥꯏ ꯍꯣꯠꯅꯕꯗ ꯅꯨꯡꯇꯤꯒꯤ ꯑꯁꯤꯁꯨ ꯑꯋꯥꯕ ꯑꯝꯅꯤ ꯑꯗꯣ ꯌꯥꯏ ꯌꯥꯏ ꯂꯧ ꯑꯗꯨꯝ ꯀꯛꯑꯒ ꯍꯥꯏꯗꯤ ꯀꯤꯠ ꯀꯤꯠ ꯈꯔ ꯊꯥꯕꯗꯕꯨ ꯈꯔ ꯑꯀꯪꯕ ꯖꯒꯥꯗꯣ ꯊꯥꯎ ꯑꯆꯣꯠꯄ ꯖꯒꯥꯗꯨꯗꯤ ꯄꯥꯜꯂꯣꯏ ꯑꯁꯤ ꯄꯣꯠꯁꯦ ꯃꯥꯅꯦ ꯃꯥꯅꯦ ꯑꯣ ꯀꯌꯥꯝ ꯆꯪꯗꯣꯏꯅꯣ ꯀꯨꯝꯃꯛꯀꯦ ꯀꯨꯝꯃꯛꯀꯦ ꯑꯩꯁꯨ ꯑꯦ ꯑꯩ ꯀꯩꯅꯣꯝ ꯍꯪꯒꯦ ꯇꯧꯔꯤꯅꯤ ꯅꯍꯥꯟꯗꯩꯁꯨ ꯅꯍꯥꯟ ꯅꯣꯏ ꯀꯩꯅꯣꯗꯣ ꯊꯝꯕꯥꯜ ꯊꯔꯣ ꯈꯛꯇ ꯊꯥꯏ ꯍꯥꯏꯌꯦ ꯑꯗꯨꯕꯨ ꯀꯃꯥꯏꯅ ꯇꯧꯈ꯭ꯔꯕꯅꯣ ꯐꯖꯅ ꯄꯥꯜꯂꯤꯕ꯭ꯔꯣ ꯑꯗꯨꯕꯨ ꯑꯝꯇ ꯀꯨꯝꯃ ꯌꯦꯡꯒꯦ ꯇꯧꯔꯃꯤꯅꯦ ꯅꯍꯥꯟꯗꯣ ꯑꯥ ꯑꯥ ꯑꯥ ꯑꯣ ꯑꯣ ꯑꯣ ꯑꯗꯨ ꯀꯔꯤ ꯀꯔꯤ ꯃꯆꯨ ꯎꯝ ꯑꯥ ꯑꯥ ꯌꯥꯏ ꯌꯥꯏ ꯂꯣꯏ ꯌꯦꯡꯉꯒꯦ ꯀꯩꯀꯩ ꯃꯆꯨ ꯃꯛꯇꯤ ꯃꯈꯜ ꯃꯈꯜ ꯊꯥꯕ꯭ꯔꯣ ꯊꯝꯕꯥꯜꯗꯣ ꯀꯃꯥꯏ ꯊꯥꯒꯦ ꯑꯉꯥꯡꯕ ꯑꯉꯧꯕꯒ ꯂꯣꯏ ꯌꯥꯎꯕ꯭ꯔꯣ

ꯂꯩ ꯂꯩ ꯑꯃꯅꯤꯗꯅꯦ ꯑꯣ ꯑꯣ ꯑꯣ ꯑꯣ ꯑꯥ ꯑꯥ ꯂꯥꯛꯀꯦ ꯂꯥꯛꯀꯦ ꯑꯣ ꯑꯣ ꯑꯣ ꯍꯣꯏ ꯊꯥꯕꯁꯤꯗꯤ ꯑꯗꯨꯝ ꯏꯁꯤꯡꯗ ꯑꯗꯨꯝ ꯊꯝꯌꯥꯔꯦ ꯏꯁꯤꯡꯗ ꯃꯣꯏ ꯀꯔꯤ ꯍꯥꯔꯒꯨꯝꯕ ꯍꯥꯞꯄ ꯁꯨꯅꯨꯒꯨꯝꯕ ꯑꯗꯨꯒꯨꯝꯕꯗꯤ ꯆꯪꯕ꯭ꯔꯥ ꯊꯝꯕꯥꯜꯁꯤꯗꯤ ꯀꯃꯥꯏ ꯇꯧꯋꯤ ꯊꯥꯕꯗ ꯑꯣ ꯑꯣ ꯑꯣ ꯑꯣ ꯑꯣ ꯑꯣ ꯑꯣ ꯑꯣ ꯑꯣ ꯑꯣ ꯐꯔꯦ ꯐꯔꯦ ꯑꯗꯨꯗꯤ ꯑꯩ ꯀꯨꯝꯃꯛꯑꯒꯦ ꯍꯣꯔꯦꯟ ꯑꯩ ꯀꯩꯅꯣꯗꯨꯁꯨ ꯈꯔ ꯍꯣꯏ ꯃꯔꯣꯏꯉꯩꯗꯨꯁꯨ ꯈꯤꯇꯪ ꯌꯦꯡꯉꯒꯦ ꯑꯃꯅꯤꯗꯁꯨ ꯍꯦꯛꯑꯒꯦ ꯐꯔꯦ ꯐꯔꯦ ꯑꯗꯨꯗꯤ ꯊꯝꯃꯦ ꯊꯝꯃꯦ